ꯎꯝ ꯇꯥꯏ ꯍꯥꯏꯌꯨ ꯅꯪ ꯀꯗꯥꯏꯗꯒꯤ ꯂꯥꯛꯏꯕ ꯎꯝ ꯀꯧꯕ꯭ꯔꯨ ꯆꯤꯡ ꯀꯥꯕ ꯌꯥꯏ ꯍꯧꯖꯤꯛ ꯌꯥꯝ ꯅꯨꯡꯉꯥꯏꯕ ꯃꯇꯝꯅꯤ ꯌꯥꯅꯤ ꯀꯥꯎ ꯍꯥꯏꯗꯤ ꯍꯧꯖꯤꯛ ꯅꯣꯏ ꯀꯅꯥ ꯀꯅꯥ ꯂꯥꯛꯀꯦ ꯂꯣꯏꯅ ꯀꯥꯕ ꯌꯥꯅꯤꯌꯦ ꯀꯥꯎ ꯑꯣ ꯆꯤꯡꯗꯨ ꯌꯥꯝꯅꯁꯨ ꯋꯥꯡꯗꯕ ꯌꯥꯝꯅꯁꯨ ꯅꯦꯝꯗꯕ ꯅꯨꯡꯁꯥꯁꯨ ꯌꯥꯝꯅ ꯁꯥꯗꯦ ꯅꯣꯡꯁꯨ ꯀꯟꯅ ꯆꯨꯗꯕꯅꯤꯅ ꯀꯥꯕꯗꯤ ꯑꯗꯨꯝ ꯅꯨꯡꯉꯥꯏꯅꯤ ꯌꯥꯝꯅꯁꯨ ꯁꯣꯝꯗꯃꯤ ꯃꯐꯝꯗꯤ ꯌꯦꯡꯕꯗ ꯄꯨꯛꯅꯤꯡ ꯍꯨꯅ ꯐꯖꯕ ꯃꯐꯝꯅꯤ ꯍꯥꯏꯗꯤ ꯃꯁꯤ ꯂꯥꯏꯐꯝꯁꯨ ꯑꯣꯏꯕ ꯙꯔꯃ ꯖꯥꯇꯤ ꯈꯨꯗꯤꯡꯃꯛꯁꯨ ꯂꯥꯛꯑꯒ ꯑꯗꯨꯝ ꯀꯣꯏꯕ ꯃꯇꯝ ꯆꯤꯡꯅꯤ ꯑꯗꯨ ꯑꯗꯨ ꯆꯤꯡ ꯀꯥꯕꯩ ꯋꯥꯔꯤ ꯁꯥ ꯁꯣꯝꯗꯤ ꯀꯗꯥꯏ ꯖꯒꯥꯗ ꯂꯩꯔꯒ ꯁꯣꯝ ꯀꯥꯏꯗ ꯂꯩꯔꯒ ꯑꯍꯤꯡ ꯂꯦꯛꯑꯒ ꯚꯔꯥꯗ ꯂꯩꯔꯤꯕ꯭ꯔ ꯈꯪꯅ ꯆꯥꯟꯅꯕ ꯃꯤꯒꯤ ꯌꯨꯝꯗ ꯆꯪꯉꯒ ꯂꯦꯛꯏꯕ꯭ꯔ ꯑꯗꯨ ꯍꯪꯕꯅꯤꯗ ꯑꯣ ꯌꯦꯟꯁꯥꯡꯗꯤ ꯍꯥꯎꯅ ꯆꯥꯕ꯭ꯔꯣ ꯆꯝꯅ ꯆꯥꯕ꯭ꯔꯣ ꯑꯣ ꯑꯣ ꯑꯗꯨ ꯑꯩꯁꯨ ꯌꯥꯎꯟ ꯀꯥꯁꯤ ꯆꯠ ꯆꯠꯂꯨꯁꯤ ꯍꯥꯏꯕ꯭ꯔꯣ ꯃꯇꯦꯡ ꯄꯥꯡꯕ ꯑꯣꯏꯅ ꯑꯣ ꯑ ꯆꯥꯛ ꯆꯥꯛ ꯆꯥꯔꯕꯣ ꯑꯦꯟꯁꯥꯡ ꯍꯥꯎꯈꯤꯕ꯭ꯔꯣꯕ ꯆꯥꯛ ꯑꯣ ꯆꯥꯛꯄꯨꯗꯤ ꯆꯥꯔꯦꯗ

ꯑꯣ ꯐꯔꯦ ꯐꯔꯦ ꯊꯝꯃꯨ ꯍꯣꯏ ꯐꯔꯦ ꯐꯔꯦ